ꯂꯧꯎ ꯁꯤꯡꯎꯗꯨꯅ ꯇꯨꯡ ꯀꯣꯏꯅ ꯗ ꯈꯨꯡꯒꯪ ꯑꯃꯕꯨ ꯃꯤꯄꯥꯟ ꯇꯥꯡꯗꯕ ꯈꯨꯡꯒꯪ

ꯑꯇꯩ ꯁꯣꯔꯁꯇꯒꯤ ꯏꯝꯄꯣꯔꯠ ꯇꯧꯗ꯭ꯔꯦ ꯑꯗꯨꯒ ꯏꯁꯥ ꯑꯣꯏꯅ ꯄ꯭ꯔꯗ꯭ꯌꯨꯖ ꯇꯧꯕ ꯆꯦꯡꯒ ꯑꯇꯩ ꯕꯦꯖꯤꯇꯦꯕꯜꯁ ꯂꯣꯏꯅꯃꯛꯁꯦ ꯃꯦꯖꯣꯔꯤꯇꯤꯅ ꯑꯣꯔꯒꯥꯅꯤꯛ ꯑꯣꯏꯔꯅꯤ ꯑꯗꯨꯅ ꯑꯗꯨ ꯆꯥꯕ ꯃꯤ ꯃꯌꯥꯝꯒꯤ ꯍꯛꯆꯥꯡꯁꯨ ꯐꯒꯅꯤ ꯍꯥꯏꯕꯗꯤ ꯀꯦꯃꯤꯀꯦꯜꯁ ꯌꯥꯎꯗꯕꯅꯤꯅ ꯁꯣꯛꯈꯤꯕ ꯂꯩꯇ꯭ꯔꯦ ꯀꯣꯃꯤꯇꯤ ꯑꯃꯅ ꯑꯦꯒ꯭ꯔꯤꯀꯜꯆꯔꯁꯦ ꯐꯖꯅ ꯌꯨꯖ ꯇꯧꯔꯗꯤ ꯈꯨꯜ ꯑꯃꯗꯤ ꯏꯁꯥꯒꯤ ꯄ꯭ꯔꯗꯛ ꯑꯣꯏꯅ ꯂꯣꯏꯅ ꯂꯣꯏꯅꯃꯛ ꯗꯤꯃꯥꯟ ꯐꯨꯜꯐꯤꯜ ꯇꯧꯕ ꯉꯝꯒꯅꯤ